ꯑꯧ ꯃꯥꯅꯦ

ꯈꯪꯉꯦ ꯈꯪꯉꯦ ꯑꯣ ꯑꯣ ꯑꯗꯨꯗꯨꯒꯤꯅꯦ ꯑꯩꯁꯨ ꯍꯪꯒꯦꯅ ꯇꯧꯔꯝꯕꯅꯦ ꯑꯥ ꯑꯗꯨ ꯅꯣꯏ ꯀꯃꯥꯏꯅ ꯇꯧꯔꯒꯦ ꯆꯠꯄꯒꯤꯗꯨ ꯑꯥ ꯃꯐꯝꯅ ꯀꯗꯥꯏꯗ ꯂꯦꯞꯂꯒꯦ ꯃꯐꯝ ꯀꯥꯏꯗ ꯎꯝ

ꯀꯔꯤ ꯍꯥꯏꯕ ꯃꯤ ꯑꯃꯅ ꯌꯦꯔꯨꯝ ꯐꯣꯔ ꯍꯟꯗ꯭ꯔꯦꯗ ꯐꯤꯐꯇꯤ ꯐꯥꯏꯚ ꯍꯟꯗ꯭ꯔꯦꯗ ꯑꯗꯨꯃꯥꯏꯅ ꯑꯗꯨꯝ ꯑꯣꯏꯅꯤ ꯑꯗꯨꯗꯨꯒ ꯑꯥ ꯑꯗꯨꯝ ꯂꯦꯛꯂꯁꯨ ꯅꯣꯡ ꯐꯥꯗꯣꯛ ꯄꯤꯛꯅꯤꯛ ꯑꯗꯨꯝ ꯆꯠꯂꯒ ꯅꯣꯡꯃ ꯂꯦꯛꯂꯝꯂꯒ ꯑꯗꯨꯝ ꯍꯜꯂꯛꯂꯁꯨ ꯌꯥꯏ ꯑꯗꯨꯒ ꯍꯥꯏꯗꯤ ꯁꯥꯇ꯭ꯔꯥ ꯉꯥꯛꯇꯅꯤꯅ ꯑꯃꯨꯛ ꯑꯗꯨꯗꯣ ꯐꯔꯛ ꯂꯦꯛꯄꯗꯤ ꯌꯥꯔꯣꯏ ꯌꯥꯎꯏ ꯌꯥꯎꯏ ꯑꯥ ꯑꯗꯣ ꯑꯩꯈꯣꯏꯒ ꯀꯩꯒꯤ ꯃꯇꯨꯡ ꯏꯟꯅ ꯑꯗꯨꯝ ꯑꯥ ꯕꯁ ꯑꯍꯨꯝ ꯃꯔꯤ ꯑꯗꯨꯝ ꯆꯠꯂꯅꯤ ꯑꯗꯨꯗꯨꯅ ꯕꯁ ꯑꯃꯗ ꯑꯗꯨꯝ ꯌꯥꯅꯤ ꯌꯥꯅꯤ

ꯑꯗꯨꯅꯦ ꯆꯠꯂꯒ ꯅꯣꯏ ꯑꯥ ꯁ꯭ꯀꯨꯜꯒꯤ ꯅꯣꯇꯤꯁ ꯕꯣꯔꯗꯇ ꯅꯣꯇꯤꯁ ꯕꯣꯔ꯭ꯗꯇꯁꯨ ꯊꯤꯍꯜꯂꯕꯅꯦ ꯑꯗꯨꯝ ꯍꯥꯏꯗꯤ ꯂꯥꯛꯀꯗꯣꯔꯤꯕ ꯀꯃꯤꯡ ꯁꯟꯗꯦꯁꯤꯗ ꯃꯇꯝ ꯂꯦꯞꯄꯕꯅꯦꯕ ꯁꯤꯁꯤꯗ ꯑꯗꯨꯝ ꯄꯨꯟꯅ ꯆꯠꯄꯒꯤꯅ ꯑꯗꯨ ꯁꯥꯇ꯭ꯔꯥ ꯑꯃꯒꯤ ꯀꯩꯁꯦ ꯑꯗꯨꯝ ꯐꯣꯔ ꯍꯟꯗ꯭ꯔꯦꯗ ꯐꯤꯐꯇꯤ ꯑꯗꯨꯃꯥꯏꯅ ꯑꯗꯨꯝ ꯂꯦꯞꯄꯦ ꯃꯐꯝ ꯑꯁꯦ ꯑꯗꯨꯝ ꯆꯨꯔꯥꯆꯥꯟꯄꯨꯔꯒꯤ ꯆꯤꯜꯗ꯭ꯔꯦꯟ ꯄꯥꯛ ꯑꯇꯩ ꯑꯇꯩ ꯆꯠꯂꯔꯣꯏ ꯆꯤꯜꯗ꯭ꯔꯦꯟ ꯄꯥꯛꯇ ꯑꯣꯏꯅ ꯀꯩꯗꯧꯔꯒꯅꯤ

ꯍꯣꯏ ꯌꯥꯔꯦ ꯅꯣꯏ ꯁꯥꯇ꯭ꯔꯥ ꯃꯁꯦꯟ ꯅꯣꯏ ꯄꯨꯟꯁꯤꯜꯂꯣ ꯑꯩꯈꯣꯏ ꯑꯣꯖꯥꯁꯤꯡꯁꯨ ꯂꯣꯏꯅ ꯈꯟꯅꯔꯦ ꯁꯤꯒꯤ ꯅꯨꯃꯤꯠꯁꯤꯗ ꯀꯝꯃꯤꯡ ꯁꯟꯗꯦ ꯂꯥꯛꯂꯤꯕ ꯀꯃꯤꯡ ꯁꯟꯗꯦꯁꯤꯗ ꯑꯣꯏꯅ ꯆꯠꯂꯁꯤ ꯈꯣꯠꯂꯁꯤꯅ ꯂꯣꯏꯅ ꯍꯥꯏꯅꯔꯦ ꯒꯥꯔꯤ ꯑꯍꯨꯝ ꯑꯥ ꯃꯐꯝ ꯆꯠꯄ ꯍꯥꯏꯁꯦ ꯑꯗꯨꯝ ꯄꯤꯛꯅꯤꯛꯅꯤꯅ ꯆꯥꯕ ꯊꯛꯄ ꯈꯣꯠꯄ ꯂꯣꯏ ꯌꯥꯎꯗꯣꯏꯅꯤꯅ ꯑꯗꯨꯗ

ꯍꯥꯏꯗꯤ ꯃꯐꯝ ꯑꯃ ꯆꯠꯂꯒ ꯆꯥꯕ ꯊꯣꯡꯕ ꯊꯥꯛꯄ ꯇꯧꯔꯒ ꯂꯩꯕ ꯑꯗꯒꯤ ꯑꯗꯨꯃꯥꯏꯅ ꯇꯧꯔꯒ ꯆꯠꯇꯣꯏꯅꯦ ꯕꯁ ꯑꯍꯨꯝ ꯆꯠꯇꯣꯏꯅꯦ ꯕꯁ ꯑꯍꯨꯝ ꯆꯠꯄꯁꯤꯗ ꯁꯥꯇ꯭ꯔꯥꯒꯤ ꯃꯁꯤꯡꯗꯨꯅ ꯀꯌꯥꯅꯣ ꯄꯩꯁꯥ ꯀꯌꯥꯝ ꯇꯥꯒꯦ ꯑꯩꯈꯣꯏ ꯌꯦꯡꯗꯕꯅꯤꯅ ꯑꯣꯖꯥ ꯃꯁꯤꯡꯅ ꯀꯌꯥ ꯁꯥꯇ꯭ꯔꯥꯅ ꯀꯌꯥ ꯑꯣꯖꯥꯒꯤꯅ ꯀꯌꯥ ꯀꯂꯦꯛ ꯇꯧꯕ ꯁꯥꯇ꯭ꯔꯥꯒꯤꯅ ꯀꯌꯥ ꯀꯜꯂꯦꯛ ꯇꯧꯕ ꯑꯗꯨꯒ ꯈꯟꯅꯔꯒ ꯂꯥꯛꯂꯤꯕ ꯀꯃꯤꯡ ꯁꯟꯗꯦꯁꯤꯗ ꯑꯣꯏꯅ ꯍꯣꯏ ꯑꯥ ꯑꯣ ꯐꯔꯦ ꯐꯔꯦ ꯊꯝꯃꯨ ꯊꯝꯃꯨ